ꯑꯩ ꯏꯁꯥꯗꯤ ꯆꯦꯒꯤ ꯂꯥꯏꯔꯤꯛꯁꯤꯡ ꯍꯦꯟꯅ ꯄꯥꯕꯅ ꯄꯥꯝꯖꯩ ꯍꯥꯏꯕꯗꯤ ꯏꯂꯦꯛꯇ꯭ꯔꯣꯅꯤꯛꯁ ꯒꯔꯖꯟꯁꯤꯡꯗ ꯄꯥꯕꯁꯤꯗꯤ ꯇꯁꯦꯡꯅ ꯄꯥꯝꯖꯗꯦ ꯑꯃ ꯑꯃ ꯑꯩꯈꯣꯏꯅ ꯃꯣꯕꯥꯏꯜ ꯐꯣꯟ ꯅꯠꯇ꯭ꯔꯒꯅ ꯀꯝꯄꯨꯇꯔꯗ ꯄꯥꯕ ꯃꯇꯝꯗ ꯑꯃꯅ ꯏꯁꯥꯅ ꯃꯤꯠꯇ ꯁꯣꯛꯄ ꯑꯃꯗꯤ ꯍꯦꯜꯊ ꯄ꯭ꯔꯣꯕ꯭ꯂꯦꯝꯗ ꯌꯥꯝꯅ ꯐꯔꯛ ꯇꯥꯕ ꯍꯥꯏꯕꯗꯤ ꯔꯤꯐ꯭ꯂꯦꯛ ꯇꯧꯔꯛꯄꯒꯤ ꯃꯉꯥꯜ ꯑꯗꯨꯅ ꯃꯔꯝ ꯑꯣꯏꯔꯒ ꯑꯩꯈꯣꯏꯗ ꯍꯦꯟꯅ ꯊꯣꯏꯅ ꯁꯣꯛꯄꯟ ꯃꯔꯝ ꯑꯣꯏꯔꯒ ꯀꯝꯄꯨꯇꯔ ꯑꯃꯗꯤ ꯃꯣꯕꯥꯏꯜ ꯐꯣꯟꯁꯤꯡ ꯑꯃꯗꯤ ꯑꯦꯅꯤ ꯑꯦꯞꯁꯤꯡꯗ ꯑꯦꯂꯦꯛꯇ꯭ꯔꯣꯅꯤꯛꯁ ꯚꯔꯖꯟꯗ ꯂꯥꯏꯔꯤꯛ ꯄꯥꯕꯁꯦ ꯇꯁꯦꯡꯅ ꯄꯥꯝꯖꯗꯦ ꯇꯣꯏꯅ ꯄꯖꯗꯦ ꯇꯁꯦꯡꯅ ꯑꯩꯗꯤ ꯆꯦꯒꯤ ꯂꯥꯏꯔꯤꯛꯁꯤꯡꯅ ꯍꯦꯟꯅ ꯄꯥꯝꯖꯩ ꯆꯦ ꯑꯗꯨꯅ ꯃꯔꯝ ꯑꯣꯏꯔꯒ ꯆꯦ ꯁꯤꯅ ꯄꯥꯝꯖꯕꯅꯤ ꯏꯂꯦꯛꯇ꯭ꯔꯣꯅꯤꯛꯁꯀꯤ ꯚꯔꯖꯟꯗ ꯀꯩꯁꯨ ꯄꯨꯟꯅ ꯄꯖꯗꯦ ꯑꯗꯣ ꯑꯣꯗꯤꯑꯣ ꯕꯨꯛꯁꯤꯡꯁꯨ ꯀꯩꯁꯨ ꯊꯣꯏꯗꯣꯛꯅ ꯍꯦꯟꯅ ꯄꯥꯝꯕ ꯑꯣꯏꯗꯦ ꯍꯥꯏꯗꯤ ꯑꯩꯈꯣꯏꯅ ꯏꯂꯦꯛꯇ꯭ꯔꯣꯅꯤꯛ ꯚꯔꯖꯟꯁꯤꯡꯁꯤ ꯄꯥꯝꯗ꯭ꯔꯤꯕꯒꯤ ꯃꯔꯝꯗꯤ ꯁꯦꯡꯅ ꯑꯩꯈꯣꯏꯗ ꯍꯦꯜꯊ ꯄ꯭ꯔꯣꯕ꯭ꯂꯦꯝ ꯌꯥꯝꯅ ꯐꯔꯛ ꯇꯥꯕ ꯍꯥꯏꯕꯗꯤ ꯌꯥꯝ ꯂꯨꯁ ꯑꯣꯏꯕ ꯑꯩꯈꯣꯏꯗ ꯌꯥꯝ ꯃꯥꯡꯖꯕ ꯑꯗꯨꯅ ꯃꯔꯝ ꯑꯣꯏꯔꯒ ꯍꯥꯏꯕꯗꯤ ꯃꯤꯠ ꯁꯣꯛꯄꯥ ꯑꯗꯨꯒ ꯏꯁꯥ ꯆꯣꯛꯊꯕ ꯍꯥꯏꯕꯗꯤ ꯃꯣꯕꯥꯏꯜꯒꯤ ꯅꯠꯇꯔꯒꯅ ꯀꯝꯄꯨꯇꯔꯒꯤ ꯃꯉꯥꯜ ꯔꯤꯐ꯭ꯂꯦꯛ ꯇꯧꯔꯛꯄ ꯑꯗꯨꯅ ꯃꯤꯠꯇ ꯌꯥꯝꯅ ꯔꯤꯑꯦꯛ ꯂꯥꯛꯄ ꯑꯁꯤꯒꯨꯝꯕ ꯃꯌꯥꯝꯁꯤꯅ ꯃꯔꯝ ꯑꯣꯏꯔꯒ ꯑꯦꯂꯦꯛꯇ꯭ꯔꯣꯅꯤꯛꯁ ꯚꯔꯖꯟꯁꯤꯡꯗ ꯂꯥꯏꯔꯤꯛ ꯄꯥꯕꯗꯣ ꯇꯁꯦꯡꯅ ꯄꯥꯝꯖꯗꯕꯅꯤ ꯆꯦ ꯁꯤꯡꯗꯅ ꯍꯦꯟꯅ ꯊꯋꯥꯏ ꯇꯥꯅ ꯄꯖꯕꯅꯤ